ꯑꯩꯈꯣꯏꯒꯤ ꯀꯛꯆꯤꯡ ꯖꯤꯜꯂꯥꯒꯤ ꯍꯥꯏꯔꯒꯗꯤ ꯀꯛꯆꯤꯡ ꯖꯤꯜꯂꯥꯁꯦ ꯑꯗꯨꯝ ꯃꯌꯥꯝꯅ ꯂꯩꯕꯗꯕꯨꯗꯤ ꯑꯗꯨꯝ ꯅꯨꯡꯉꯥꯏ ꯅꯨꯡꯉꯥꯏꯌꯦ ꯀꯥꯛꯆꯤꯡꯁꯦ ꯃꯌꯥꯝ ꯍꯥꯏ ꯑꯗꯨꯒ ꯑꯩꯍꯣꯏꯁꯨ ꯑꯗꯨꯝ ꯅꯣꯡꯃꯒꯤ ꯌꯥꯅꯅꯕ ꯅꯣꯡꯃ ꯅꯣꯡꯃꯒꯤ ꯑꯗꯨꯝ ꯍꯥꯏꯗꯤ ꯑꯗꯨꯝ ꯂꯩꯈꯤꯌꯦ ꯑꯗꯨꯝ ꯍꯤꯡꯒꯤ ꯑꯗꯨꯒ ꯑꯋꯥꯠꯄ ꯍꯥꯏꯕꯁꯦ ꯃꯤꯒꯤꯗꯤ ꯑꯗꯨꯝ ꯂꯣꯏꯕꯗꯤ ꯅꯥꯏꯗꯦ ꯑꯗꯨꯗꯨꯅ ꯑꯋꯥꯠꯄꯁꯤꯁꯨ ꯑꯗꯨꯝ ꯐꯅꯌꯥꯝ ꯃꯦꯟꯈꯠꯂꯒꯁꯨ ꯑꯋꯥꯠꯄꯁꯦ ꯑꯗꯨꯝꯗꯤ ꯂꯩ ꯑꯗꯨꯗꯨꯅ ꯑꯩꯈꯣꯏꯅ ꯍꯥꯏꯖꯅꯤꯡꯕꯗꯤ ꯑꯩꯅꯁꯨ ꯍꯥꯏꯖꯅꯤꯡꯕꯗꯤ ꯑꯩꯈꯣꯏꯒꯤ ꯂꯣꯀꯦꯜꯒꯤ ꯀꯛꯆꯤꯡ ꯗꯤꯁꯇ꯭ꯔꯤꯛꯀꯤ ꯑꯣꯏꯅ ꯑꯦꯝ ꯑꯦꯜ ꯑꯦ ꯂꯩꯔꯤꯕꯁꯤꯡ ꯂꯩꯔꯤꯕꯁꯤꯗ ꯑꯗꯨꯒ ꯑꯇꯣꯞ ꯑꯇꯣꯞꯄ ꯃꯔꯤ ꯂꯩꯅꯕ ꯑꯣꯊꯣꯔꯤꯇꯤ ꯁꯤꯡꯗꯁꯨ ꯑꯗꯨꯝ ꯈꯔ ꯑꯩꯅ ꯍꯥꯏꯖꯅꯤꯡꯕꯗꯤ ꯑꯩꯈꯣꯏꯒꯤ ꯏꯁꯤꯡꯒꯤ ꯑꯣꯏꯕ ꯑꯍꯥꯟꯕꯗ ꯑꯩꯈꯣꯏꯒꯤ ꯋꯥꯇꯔ ꯁꯄ꯭ꯂꯥꯏꯒꯤ ꯏꯁꯀꯤꯝ ꯑꯩꯈꯣꯏ ꯋꯥꯇꯔ ꯁꯄ꯭ꯂꯥꯏꯒꯤ ꯂꯩꯔꯤꯁꯦ ꯀꯛꯆꯤꯡꯒꯤ ꯑꯣꯏꯅ ꯁꯤꯗ ꯂꯩꯔꯤꯕꯁꯦ ꯑꯩꯈꯣꯏ ꯀꯛꯆꯤꯡ ꯃꯅꯨꯡꯁꯤꯒꯤꯇꯪ ꯑꯣꯏꯅ ꯏꯁꯤꯡꯁꯦ ꯄꯤꯕꯗ ꯑꯗꯨꯝ ꯁꯐꯤꯁꯦꯟ ꯑꯣꯏꯗꯦ ꯍꯥꯏꯅ ꯈꯜꯂꯦ ꯀꯔꯤꯒꯤꯅꯣ ꯍꯥꯏ ꯀꯥꯟꯗ ꯑꯩꯈꯣꯏꯒꯤ ꯂꯩꯀꯥꯏ ꯂꯩꯀꯥꯏꯒꯤ ꯑꯣꯏꯅ ꯇꯣꯇꯤꯒꯤ ꯑꯩꯈꯣꯏꯒꯤ ꯇꯥꯕꯒꯤ ꯆꯥꯡꯁꯦ ꯑꯩꯈꯣꯏꯒꯤꯗ ꯍꯥꯏꯔꯗꯤ ꯋꯥꯟ ꯋꯤꯛꯇ ꯑꯃꯨꯛꯇꯪ ꯇꯥꯕ ꯑꯗꯨꯒ ꯐꯤꯐꯇꯤꯟ ꯗꯦꯖ ꯀꯨꯝꯕ ꯂꯩꯔ ꯀꯥꯟꯗ ꯑꯃꯨꯛ ꯇꯥꯕ ꯑꯗꯨꯃꯥꯏꯅ ꯇꯧꯕꯁꯨ ꯌꯥꯎꯋꯦ ꯄꯨꯔꯥ ꯔꯨꯜꯁꯦ ꯑꯗꯨꯝ ꯀꯥꯏꯔꯒ ꯑꯗꯨꯝ ꯇꯥꯕ ꯍꯥꯏꯇꯥꯔꯦ ꯑꯗꯨꯃꯥꯏꯅ ꯌꯥꯎꯋꯦ ꯑꯗꯣ ꯁꯤꯒꯤꯁꯤꯃꯁꯨ ꯐꯖꯅ ꯍꯥꯏꯗꯤ ꯃꯔꯤ ꯂꯩꯅꯕ ꯗꯤꯄꯥꯔꯠꯃꯦꯟꯗ ꯁꯤꯟꯅꯕꯤꯔꯒ ꯑꯗꯨꯝ ꯐꯖꯅ ꯁꯦꯝꯒꯠ ꯍꯟꯅꯤꯡꯉꯦ ꯑꯗꯨꯒ ꯏꯊꯩ ꯂꯧꯈꯣꯡꯒꯤ ꯑꯗꯨꯒ ꯂꯧ ꯎꯕꯅ ꯅꯝꯅ ꯍꯦꯟꯅ ꯂꯩꯕ ꯃꯐꯝꯁꯨ ꯑꯣꯏꯕꯅꯤꯅ ꯀꯛꯆꯤꯡꯒꯤ ꯃꯅꯨꯡꯁꯤꯗꯁꯨ ꯑꯩꯈꯣꯏꯒꯤ ꯏꯊꯩ ꯂꯧꯈꯣꯡꯒꯤ ꯑꯣꯏꯕ ꯐꯍꯟꯅꯤꯡꯕ ꯁꯦꯝꯒꯠ ꯍꯟꯅꯤꯡꯕꯁꯨ ꯃꯌꯥꯝ ꯂꯩ ꯑꯁꯤꯒꯨꯝꯕꯁꯦ ꯑꯩꯈꯣꯏꯒꯤ ꯂꯣꯀꯦꯜ ꯑꯦꯝ ꯑꯦꯜ ꯑꯦꯅ ꯈꯖꯤꯛꯇꯪ ꯌꯦꯡꯁꯟꯍꯟꯅꯤꯡꯉꯦ ꯑꯗꯨꯒꯤꯁꯨ ꯃꯊꯛꯇ ꯑꯃꯨꯛ ꯍꯥꯏꯔ ꯀꯥꯟꯗ ꯍꯧꯖꯤꯛꯁꯦ ꯑꯩꯈꯣꯏꯒꯤ ꯃꯅꯤꯄꯨꯔꯒꯤ ꯑꯣꯏꯅ ꯑꯩꯈꯣꯏ ꯃꯁꯦꯜꯒꯤ ꯃꯔꯛꯇ ꯎꯡꯈꯠꯅꯕ ꯅꯨꯡꯉꯥꯏꯅꯗꯕ ꯂꯩꯕꯁꯤꯅꯁꯨ ꯀꯛꯆꯤꯡ ꯗꯤꯁꯇ꯭ꯔꯤꯛꯀꯤ ꯃꯆꯤ ꯃꯆꯤꯗ ꯂꯩꯕ ꯈꯨꯜꯁꯤꯡꯗ ꯂꯩꯕ ꯌꯥꯗꯕꯗꯒꯤ ꯑꯗꯨꯝ ꯔꯤꯂꯤꯐ ꯀꯦꯝꯒꯨꯝꯕꯗ ꯂꯩꯔꯕ ꯑꯉꯥꯡꯁꯤꯡꯁꯨ ꯃꯌꯥꯝ ꯌꯥꯎꯏ ꯏꯃꯨꯡ ꯃꯅꯨꯡ ꯃꯌꯥꯝ ꯃꯌꯥꯝ ꯌꯥꯎꯋꯦ ꯃꯣꯏꯒꯨꯝꯕꯁꯤꯁꯨ ꯔꯤꯂꯤꯐ ꯀꯦꯝ ꯍꯥꯡꯉꯒ ꯂꯩꯕꯁꯤꯗ ꯂꯣꯀꯦꯜꯒꯤ ꯑꯣꯏꯅ ꯑꯩꯈꯣꯏꯒꯤ ꯑꯦꯝ ꯑꯦꯜ ꯑꯦ ꯁꯤꯡꯁꯤꯅꯁꯨ ꯃꯇꯦꯡꯕꯨꯗꯤ ꯄꯥꯡꯕꯤꯔꯤ ꯑꯗꯨ ꯈꯔꯒꯁꯨ ꯍꯦꯟꯅ ꯃꯤꯠꯌꯦꯡ ꯆꯪꯍꯟꯅꯤꯡꯏ ꯑꯗꯨꯒ ꯂꯩꯀꯥꯏ ꯂꯩꯀꯥꯏꯒꯤ ꯑꯣꯏꯅ ꯑꯩꯈꯣꯏ ꯌꯨꯝꯊꯣꯡ ꯌꯨꯝꯊꯣꯡ ꯈꯨꯗꯤꯡꯗꯒꯤꯗꯤ ꯄꯥꯡꯉꯒꯁꯨ ꯂꯥꯛꯑꯦ ꯄꯥꯡꯂꯒꯁꯨ ꯂꯩ ꯑꯗꯨꯒ ꯑꯉꯥꯡꯁꯤꯡꯒꯤ ꯑꯣꯏꯅꯁꯨ ꯍꯦꯟꯅ ꯃꯍꯩ ꯇꯝꯕꯒꯤ ꯃꯣꯏꯒꯤ ꯃꯐꯝꯁꯦ ꯁꯤꯒꯤꯁꯨ ꯌꯥꯝꯅ ꯄ꯭ꯔꯣꯕ꯭ꯂꯦꯝ ꯑꯣꯏ ꯀꯔꯤꯒꯤꯅꯣ ꯍꯥꯏ ꯀꯥꯟꯗ ꯍꯧꯖꯤꯛꯁꯦ ꯔꯤꯂꯤꯐ ꯀꯦꯝꯗ ꯂꯩꯔꯕꯅꯤꯅ ꯑꯉꯥꯡꯁꯤꯡꯁꯤꯁꯨ ꯃꯍꯩꯗꯤ ꯇꯝꯅꯤꯡꯉꯦ ꯑꯗꯨꯒ ꯄꯩꯁꯥꯁꯨ ꯂꯩꯇꯕꯅꯤꯅ ꯃꯣꯏꯁꯨ ꯄ꯭ꯔꯥꯏꯕꯦꯠꯀꯤꯗ ꯆꯠꯂꯨꯔ ꯀꯥꯟꯗꯁꯨ ꯐꯤꯁ ꯊꯤꯕ ꯑꯦꯗꯃꯤꯁꯟ ꯇꯧꯕ ꯑꯗꯨꯒ ꯑꯦꯅꯤ ꯈꯤꯇꯪ ꯂꯥꯞꯄꯒꯅ ꯑꯗꯨꯝ ꯚꯦꯟ ꯆꯠꯄ ꯕꯁ ꯆꯠꯄ ꯑꯗꯨꯃꯥꯏꯅ ꯌꯥꯎꯔꯛꯄꯗꯨ ꯃꯣꯏꯁꯨ ꯉꯝꯗꯦ ꯑꯗꯨꯒ ꯒꯕꯔꯃꯦꯟꯀꯤ ꯁ꯭ꯀꯨꯜꯁꯤꯡꯁꯦ ꯐꯖꯅ ꯍꯤꯡꯒꯠꯍꯜꯂꯒ ꯁꯦꯝꯒꯠꯂꯒ ꯑꯁꯤꯒꯨꯝꯕ ꯈꯨꯗꯣꯡ ꯆꯥꯗꯕ ꯔꯤꯂꯤꯐ ꯀꯦꯝ ꯈꯛꯇꯪ ꯅꯠꯇ꯭ꯔꯒꯁꯨ ꯀꯥꯛꯆꯤꯡ ꯁꯤꯗ ꯂꯩꯔꯤꯕ ꯈꯨꯗꯣꯡ ꯆꯥꯗꯕꯁꯤꯡ ꯇꯝꯕꯒꯤ ꯑꯉꯥꯡꯁꯤꯡꯅ ꯇꯝꯕ ꯌꯥꯅꯅꯕ ꯃꯑꯣꯡꯗꯁꯨ ꯁꯦꯝꯒꯠ ꯍꯟꯅꯤꯡꯉꯦ ꯑꯗꯨꯒ ꯍꯦꯟꯅ ꯆꯥꯠꯈꯠꯄ ꯑꯣꯏꯅ ꯁꯦꯝꯍꯟꯅꯤꯡꯏ ꯒꯕꯔꯃꯦꯟ ꯁ꯭ꯀꯨꯜꯁꯤꯡꯁꯦ ꯑꯗꯨꯒꯤꯁꯨ ꯃꯊꯛꯇ ꯑꯃꯨꯛ ꯄ꯭ꯔꯥꯏꯕꯦꯠ ꯁ꯭ꯀꯨꯜꯁꯤꯡꯁꯤꯁꯨ ꯑꯗꯨꯝ ꯍꯤꯡꯅꯅꯕ ꯑꯗꯨꯝ ꯍꯥꯏꯗꯤ ꯄ꯭ꯔꯥꯏꯕꯦꯠ ꯁ꯭ꯀꯨꯜꯁꯤꯡꯁꯦ ꯑꯩꯈꯣꯏꯅ ꯐꯠꯇꯦ ꯁꯤꯗꯔꯁꯅꯨ ꯍꯥꯏꯕꯒꯤ ꯅꯠꯇꯕꯤꯗ ꯑꯗꯨꯝ ꯃꯣꯏꯒꯤꯁꯨ ꯑꯗꯨꯝ ꯍꯤꯡꯁꯅꯨ ꯑꯗꯨꯗꯨꯒ ꯉꯝꯗꯕ ꯁꯤꯡꯗꯨꯒꯤꯁꯨ ꯑꯣꯏꯅ ꯇꯝꯅꯅꯕ ꯑꯩꯈꯣꯏꯅ ꯒꯕꯔꯃꯦꯟꯀꯤ ꯁ꯭ꯀꯨꯜꯁꯤꯡꯁꯤꯁꯨ ꯐꯖꯅ ꯁꯦꯝꯒꯠ ꯍꯟꯅꯤꯡꯉꯦ ꯑꯗꯨꯒ ꯂꯝꯕꯤ ꯊꯣꯡꯒꯤ ꯃꯇꯥꯡ ꯁꯤꯃꯁꯨ ꯑꯩꯈꯣꯏ ꯀꯛꯆꯤꯡ ꯃꯅꯨꯡꯁꯤꯗ ꯑꯌꯥꯝꯕꯅ ꯀꯣꯏꯂꯥꯁ ꯊꯥꯗꯕ ꯂꯝꯕꯤꯁꯦ ꯃꯌꯥꯝ ꯂꯩ ꯁꯤꯒꯨꯝꯕ ꯁꯤꯡꯁꯤꯁꯨ ꯑꯩꯈꯣꯏꯅ ꯃꯇꯝ ꯃꯇꯝꯒꯤ ꯑꯣꯏꯅ ꯈꯨꯗꯣꯡ ꯆꯥꯅꯕ ꯌꯦꯡꯂꯒ ꯂꯝꯕꯤ ꯊꯣꯡ ꯆꯠꯊꯣꯛ ꯆꯠꯁꯤꯟ ꯅꯨꯡꯖꯨ ꯊꯥ ꯌꯧꯔꯛꯄꯗ ꯃꯌꯥꯝ ꯂꯩꯈꯣꯝ ꯉꯥꯛꯇ ꯉꯥꯏꯔꯒ ꯑꯩꯈꯣꯏꯒꯤ ꯆꯠꯇꯕꯗꯤ ꯌꯥꯗꯕꯅꯤꯅ ꯃꯤꯁꯤ ꯊꯣꯛꯅꯗꯕꯗꯤ ꯌꯥꯗꯕꯅꯤꯅ ꯂꯣꯏꯅꯃꯛ ꯊꯣꯛꯅꯩ ꯑꯗꯣ ꯑꯋꯥꯕ ꯃꯌꯥꯝ ꯃꯥꯏꯌꯣꯛꯅꯩ ꯁꯤꯒꯨꯝꯕꯁꯤꯁꯨ ꯑꯩꯈꯣꯏꯒꯤ ꯂꯣꯀꯦꯜ ꯑꯦꯝ ꯑꯦꯜ ꯑꯦ ꯁꯤꯡꯁꯤꯗ ꯂꯣꯀꯦꯜ ꯑꯦꯝ ꯑꯦꯜ ꯑꯦ ꯁꯤꯗ ꯐꯖꯅ ꯑꯩꯈꯣꯏꯅ ꯈꯔ ꯋꯥꯐꯝ ꯈꯔ ꯊꯝꯅꯤꯡꯏ ꯍꯥꯏꯕ ꯇꯥꯔꯦ ꯁꯨꯃꯥꯏꯅ ꯑꯣꯏꯅ ꯑꯗꯨꯒ ꯍꯦꯟꯅ ꯍꯦꯟꯅ ꯆꯥꯎꯈꯠꯄꯁꯨ ꯑꯣꯏꯁꯅꯨ ꯁꯨꯃꯥꯏꯅ ꯁꯦꯝꯂꯒ ꯑꯗꯨꯒ ꯃꯌꯥꯝꯁꯦ ꯄꯨꯂꯞ ꯐꯒꯠꯂ ꯀꯥꯟꯗ ꯑꯩꯈꯣꯏꯒꯤ ꯑꯐꯕ ꯂꯝ ꯑꯃ ꯑꯐꯕ ꯂꯩꯀꯥꯏ ꯑꯃ ꯑꯣꯏꯔꯅꯤ ꯃꯗꯨꯗꯩ ꯃꯊꯪ ꯃꯊꯪ ꯑꯐꯕ ꯈꯨꯜ ꯑꯐꯕ ꯁꯃꯥꯖ ꯑꯃ ꯑꯗꯨꯝ ꯁꯦꯝꯈꯤꯗꯣꯏꯅꯦ ꯃꯊꯪ ꯃꯊꯪ ꯑꯗꯨ ꯍꯥꯏꯖꯅꯤꯡꯉꯤ